ꯑꯩꯈꯣꯏꯒꯤ ꯏꯁꯇꯦꯠꯇ ꯃꯔꯨꯑꯣꯏꯅ ꯄꯥꯡꯊꯣꯛꯄ ꯐꯦꯁꯇꯤꯚꯦꯜ ꯈꯔ ꯍꯥꯏꯔꯒꯗꯤ ꯍꯔꯥꯎ ꯀꯨꯝꯍꯩ ꯈꯔ ꯍꯥꯏꯔꯒꯗꯤ ꯗꯤꯋꯥꯂꯤ ꯄꯥꯡꯊꯣꯛꯏ ꯏꯠ ꯈ꯭ꯔꯤꯁꯃꯥꯁ ꯕꯤꯁꯞ ꯄꯨꯔꯅꯤꯃꯥ ꯂꯣꯏꯅ ꯄꯥꯡꯊꯣꯛꯏ ꯑꯗꯨꯒ ꯑꯩꯍꯥꯛꯅ ꯄꯥꯡꯊꯣꯛꯄ ꯐꯦꯁꯇꯤꯚꯦꯜ ꯑꯃ ꯍꯥꯏꯌꯨ ꯍꯥꯏꯕ ꯇꯥꯔꯒꯗꯤ ꯏꯠ ꯃꯨꯁꯂꯤꯝꯁꯤꯡꯒꯤ ꯌꯥꯝꯅ ꯃꯃꯤꯡ ꯆꯠꯂꯕ ꯐꯦꯁꯇꯤꯚꯦꯜ ꯁꯨꯞꯅꯇꯪꯒꯤ ꯃꯨꯁꯂꯤꯝꯁꯤꯡꯒꯤ ꯑꯣꯏꯅ ꯐꯦꯁꯇꯤꯚꯦꯜ ꯑꯃꯈꯛ ꯑꯃꯠꯇ ꯂꯩꯇꯦ ꯏꯗꯨꯜ ꯐꯤꯜꯇꯔ ꯑꯃꯁꯨꯡ ꯏꯗꯨꯜ ꯖꯨꯍꯥ ꯃꯤꯌꯥꯝꯅ ꯏꯠ ꯍꯥꯏꯅ ꯏꯁꯝ ꯁꯝꯅ ꯈꯪꯅꯔꯤꯕ ꯙꯔꯃ ꯑꯁꯤ ꯄꯥꯡꯊꯣꯛꯏ